ꯑꯩꯅ ꯑꯩꯒꯤ ꯑꯉꯥꯡ ꯅꯨꯄꯤꯃꯆꯥ ꯑꯗꯨꯒꯤ ꯁ꯭ꯀꯨꯜꯒꯤ ꯐꯪꯁꯟꯗ ꯃꯃꯥ ꯑꯃꯒꯤ ꯊꯧꯗꯥꯡ ꯍꯥꯏꯅ ꯁꯧꯔꯦꯡ ꯑꯃ ꯏꯈꯤ ꯁꯧꯔꯦꯡ ꯑꯗꯨ ꯑꯩꯒꯤ ꯏꯆꯥꯅꯨꯄꯤꯒꯤ ꯃꯈꯣꯏꯒꯤ ꯁ꯭ꯀꯨꯜꯒꯤ ꯇꯤꯆ꯭ꯔꯁ ꯗꯦꯗ ꯊꯤꯈꯤ ꯑꯣꯖꯥꯁꯤꯡꯅ ꯁꯧꯔꯦꯡ ꯑꯗꯨ ꯇꯥꯔꯒ ꯑꯩꯕꯨ ꯌꯥꯝꯅ ꯊꯥꯒꯠꯄ ꯄꯤꯕꯤꯔꯛꯈꯤ ꯑꯗꯨꯒ ꯑꯩꯒꯤ ꯑꯉꯥꯡꯗꯁꯨ ꯃꯅꯥ ꯄꯤꯕꯤꯔꯛꯈꯤ ꯃꯅꯥ ꯑꯗꯨ ꯎꯕꯗ ꯑꯩꯅ ꯑꯗꯨꯛꯀꯤ ꯃꯇꯤꯛ ꯍꯔꯥꯎꯕ ꯑꯃꯗꯤ ꯑꯄꯦꯟꯕ ꯐꯥꯎꯈꯤ ꯄꯨꯛꯅꯤꯡꯁꯨ ꯅꯨꯡꯁꯤꯕ ꯐꯥꯎꯈꯤ